ꯑꯩꯈꯣꯏꯒꯤ ꯂꯣꯟ ꯂꯣꯜ ꯑꯃ ꯍꯥꯏꯕꯁꯤ ꯑꯩꯈꯣꯏꯒꯤ ꯃꯤ ꯑꯃꯒ ꯃꯤ ꯑꯃꯒ ꯄꯥꯎ ꯐꯥꯎꯅꯕ ꯉꯝꯃꯤꯁꯤ ꯑꯩꯈꯣꯏꯒꯤ ꯂꯣꯟꯒꯤ ꯃꯇꯦꯡꯅꯅꯤ ꯍꯥꯏ ꯇꯥꯏ ꯑꯗꯣ ꯑꯩꯈꯣꯏ ꯇꯥꯏꯕꯪꯄꯥꯟꯁꯤꯗ ꯂꯩꯔꯤꯕ ꯖꯤꯕ ꯃꯌꯥꯝꯁꯤꯗ ꯑꯩꯈꯣꯏꯒꯤ ꯑꯊꯣꯏꯕ ꯖꯤꯕꯅꯤ ꯍꯥꯏꯔꯤꯕ ꯃꯤꯑꯣꯏꯕ ꯃꯤꯑꯣꯏꯕꯅ ꯆꯥꯎꯈꯠꯄ ꯉꯝꯃꯤꯁꯤ ꯀꯩꯒꯤꯅꯣ ꯍꯥꯏꯕ ꯇꯥꯔꯗꯤ ꯑꯩꯈꯣꯏꯒꯤ ꯂꯣꯟꯅ ꯄꯥꯎ ꯐꯥꯎꯅꯕꯒꯤꯅꯦꯕ ꯂꯣꯟꯅ ꯄꯥꯎ ꯐꯥꯎꯅꯕꯒꯤ ꯋꯥꯈꯜ ꯈꯟꯕ ꯉꯝꯕꯒꯤꯅꯦꯕꯀꯣ ꯑꯗꯣ ꯑꯩꯈꯣꯏꯒꯤ ꯁꯥ ꯉꯥ ꯂꯩꯔꯤ ꯃꯌꯥꯝꯁꯦ ꯑꯩꯈꯣꯏꯒꯤ ꯍꯣꯏ ꯃꯣꯏꯒꯤ ꯑꯣꯏꯕ ꯃꯔꯣꯜꯗꯗꯤ ꯄꯥꯎ ꯐꯥꯎꯅꯔꯝꯒꯅꯤ ꯑꯗꯨꯕꯨ ꯑꯩꯈꯣꯏꯅꯗꯤ ꯈꯪꯕ ꯉꯝꯗꯦ ꯑꯗꯣ ꯑꯩꯈꯣꯏꯅꯗꯤ ꯑꯇꯣꯞꯄ ꯁꯥꯗꯣ ꯗꯣꯃꯤꯅꯦꯠ ꯇꯧꯔꯒ ꯑꯩꯈꯣꯏꯒꯤ ꯂꯣꯟꯗꯣ ꯃꯣꯏꯗ ꯉꯥꯡꯍꯟꯕ ꯉꯝꯃꯤ ꯁꯝꯅ ꯍꯥꯏꯔꯕꯗ ꯑꯩꯈꯣꯏꯒꯤ ꯇꯦꯅꯋꯥꯗ ꯂꯣꯟ ꯇꯝꯕꯤꯕꯒꯨꯝꯕ ꯆꯞ ꯃꯥꯟꯅꯩ ꯁꯤꯅꯦ ꯍꯥꯏꯇꯥꯔꯦ ꯑꯗꯨꯒ ꯑꯩꯈꯣꯏꯒꯤ ꯃꯤ ꯃꯤ ꯑꯃꯅ ꯈ꯭ꯋꯥꯏꯗꯒꯤ ꯆꯥꯎꯈꯠꯄ ꯃꯤ ꯑꯁꯤ ꯀꯩꯅꯣ ꯍꯥꯏꯕ ꯇꯥꯔꯗꯤ ꯑꯩꯈꯣꯏꯒꯤ ꯑꯇꯣꯞꯄꯒꯤ ꯂꯣꯟꯗꯣ ꯁꯤꯖꯤꯟꯅꯗꯕ ꯄ꯭ꯔꯤꯊꯤꯕꯤꯗ ꯂꯩꯔꯤꯕ ꯇꯣꯉꯥꯟ ꯇꯣꯉꯥꯟꯕ ꯑꯩꯈꯣꯏꯒꯤ ꯃꯤ ꯂꯩꯕꯒꯤ ꯃꯤ ꯃꯈꯜ ꯃꯈꯜ ꯂꯩꯕꯒꯤ ꯃꯇꯨꯡ ꯏꯟꯅ ꯑꯩꯈꯣꯏꯒꯤ ꯂꯣꯟꯁꯨ ꯇꯣꯉꯥꯟ ꯇꯣꯉꯥꯟ ꯂꯩ ꯍꯥꯏꯇꯥꯔꯦ ꯑꯗꯨꯒ ꯏꯁꯥꯒꯤ ꯂꯣꯟꯁꯤꯅ ꯈ꯭ꯋꯥꯏꯗꯒꯤ ꯑꯍꯦꯟꯕꯅꯤ ꯍꯥꯏꯅ ꯑꯩꯈꯣꯏꯒꯤ ꯈ꯭ꯋꯥꯏꯗꯒꯤ ꯊꯥꯛ ꯋꯥꯡꯅ ꯂꯧꯔꯤꯕ ꯃꯤꯗꯣ ꯑꯗꯨꯗꯒꯤ ꯍꯦꯟꯅ ꯆꯥꯎꯈꯠꯄ ꯃꯤ ꯑꯁꯦ ꯃꯂꯦꯝꯁꯤꯗ ꯊꯤꯕ ꯐꯪꯉꯣꯏ ꯂꯩꯔꯣꯏ ꯍꯥꯏꯅꯤꯡꯏ ꯑꯗꯨꯒ ꯑꯩꯈꯣꯏꯒꯤ ꯇꯨꯡꯗ ꯑꯩꯈꯣꯏꯒꯤ ꯂꯣꯟꯁꯦ ꯀꯃꯥꯏꯅ ꯇꯧꯔꯒ ꯑꯩ ꯏꯁꯥꯒꯤ ꯑꯣꯏꯕ ꯂꯣꯟꯁꯦ ꯀꯃꯥꯏꯅ ꯇꯧꯔꯒ ꯆꯥꯎꯈꯠꯍꯟꯒꯗꯒꯦ ꯍꯥꯏꯕ ꯃꯇꯝꯗ ꯑꯩꯈꯣꯏꯒꯤ ꯑꯩꯁꯦ ꯃꯅꯤꯄꯨꯔꯤ ꯃꯆꯥꯅꯦ ꯍꯣꯏ ꯑꯩꯁꯦ ꯂꯥꯏꯔꯤꯛ ꯌꯥꯝꯅ ꯍꯩꯔꯦ ꯑꯩꯈꯣꯏꯒꯤ ꯗꯦꯂꯤ ꯌꯨꯅꯤꯕꯔꯁꯤꯇꯤꯗ ꯀꯩꯗ ꯑꯩꯈꯣꯏꯒꯤ ꯕꯤ ꯑꯦ ꯑꯦꯝ ꯑꯦ ꯂꯣꯏꯗꯅ ꯑꯩꯈꯣꯏꯒꯤ ꯇꯣꯉꯥꯟ ꯇꯣꯉꯥꯟꯕ ꯃꯤ ꯃꯌꯥꯝ ꯊꯦꯡꯅꯔꯦ ꯃꯥꯂꯦꯝꯒꯤ ꯄ꯭ꯔꯤꯊꯤꯕꯤ ꯃꯐꯝ ꯀꯌꯥꯝ ꯀꯣꯏꯔꯦ ꯑꯩꯈꯣꯏ ꯀꯣꯏ ꯇꯥꯔꯒꯁꯨ ꯑꯩꯈꯣꯏꯒꯤ ꯑꯩꯅ ꯑꯩꯒꯤ ꯏꯔꯝꯗ ꯍꯜꯂꯛꯄ ꯃꯇꯝꯗ ꯑꯩꯈꯣꯏꯒꯤ ꯆꯥꯎꯈꯠꯂꯦ ꯂꯥꯏꯔꯤꯛ ꯂꯥꯏꯁꯨ ꯍꯩꯔꯦ ꯍꯥꯏꯔꯤꯕ ꯑꯩꯁꯤꯅ ꯑꯩꯈꯣꯏꯒꯤ ꯃꯤꯒꯤ ꯃꯃꯥꯒꯤ ꯑꯣꯏꯕ ꯂꯣꯟ ꯃꯤꯔꯣꯟꯗꯣ ꯉꯥꯡꯕ ꯇꯥꯔꯒꯗꯤ ꯑꯩꯒꯤ ꯆꯥꯎꯈꯠꯄ ꯑꯩꯒꯤ ꯂꯥꯏꯔꯤꯛ ꯍꯩꯕꯗꯣ ꯀꯗꯥꯏꯗꯅꯣ ꯂꯩꯔꯤꯁꯦ ꯑꯩꯈꯣꯏꯒꯤ ꯑꯩꯅ ꯑꯩꯒꯤ ꯂꯣꯟꯗꯣ ꯊꯥꯛ ꯋꯥꯡꯅ ꯊꯝꯃꯒ ꯑꯩꯈꯣꯏꯒꯤ ꯑꯇꯣꯞꯄ ꯃꯤꯗꯁꯨ ꯑꯩꯒꯤ ꯂꯣꯟꯗꯣ ꯇꯝꯕꯤꯕ ꯉꯝꯕ ꯑꯩꯈꯣꯏꯒꯤ ꯑꯩꯒꯤ ꯂꯣꯟꯁꯤꯅ ꯑꯊꯣꯏꯕꯅꯦꯅ ꯑꯩꯒꯤ ꯂꯣꯟꯁꯤꯅ ꯗꯣꯃꯤꯅꯦꯠ ꯇꯧꯔꯒ ꯊꯝꯕ ꯉꯝꯅꯕ ꯍꯣꯠꯅꯕ ꯑꯩꯈꯣꯏꯒꯤ ꯑꯩꯒꯤ ꯂꯣꯟꯁꯤꯅ ꯏꯁꯥꯒꯤ ꯂꯣꯟꯁꯤꯅ ꯑꯩꯈꯣꯏꯒꯤ ꯏꯁꯥꯒꯤ ꯏꯃꯥ ꯂꯣꯟꯁꯤꯅ ꯑꯩꯈꯣꯏꯒꯤ ꯄꯥꯎ ꯐꯥꯎꯅꯅꯕ ꯉꯝꯅꯕ ꯍꯣꯠꯅꯕ ꯃꯣꯏꯕꯨꯁꯨ ꯈꯪꯍꯟꯅꯕꯁꯤ ꯁꯤ ꯑꯩꯈꯣꯏꯒꯤ ꯑꯊꯣꯏꯕ ꯃꯤ ꯑꯃꯒꯤ ꯃꯊꯧꯅꯦꯅ ꯍꯥꯏꯖꯅꯤꯡꯏ ꯑꯩꯈꯣꯏꯒꯤ ꯗ ꯕꯔ ꯗ ꯗ ꯁꯟ ꯅꯦꯕꯔ ꯁꯦꯠꯁ ꯑꯣꯟ ꯗ ꯕ꯭ꯔꯤꯇꯤꯁ ꯑꯦꯝꯄꯥꯌꯔ ꯍꯥꯏꯇꯥꯔꯦ ꯑꯈꯣꯏꯒꯤ ꯕ꯭ꯔꯤꯇꯤꯁꯅ ꯃꯥꯂꯦꯝ ꯄ꯭ꯔꯤꯊꯤꯕꯤꯁꯦ ꯑꯩꯈꯣꯏꯒꯤ ꯂꯣꯏ ꯆꯜꯂꯝꯃꯤ ꯃꯣꯏꯒꯤ ꯁꯨꯞꯅꯝ ꯁꯥꯁꯟ ꯃꯈꯥꯗ ꯊꯝꯃꯦ ꯍꯥꯏ ꯇꯥꯏ ꯑꯗꯣ ꯃꯣꯏꯅ ꯊꯝꯕ ꯃꯇꯝꯗ ꯑꯩꯈꯣꯏꯒꯤ ꯃꯣꯏꯅ ꯑꯩꯈꯣꯏꯒꯤ ꯂꯝ ꯀꯌꯥ ꯑꯃ ꯗꯣꯃꯤꯅꯦꯠ ꯇꯧꯕ ꯇꯥꯔꯒꯁꯨ ꯃꯣꯏꯒꯤ ꯂꯝꯗꯣ ꯑꯩꯈꯣꯏꯒꯤ ꯃꯣꯏꯗ ꯈꯖꯅꯥ ꯊꯤꯍꯟꯗꯅ ꯃꯣꯏꯅ ꯑꯩꯈꯣꯏꯒꯤ ꯃꯣꯏꯒꯤ ꯃꯈꯥꯗ ꯊꯝꯃ ꯃꯌꯥꯝ ꯁꯤꯖꯤꯟꯅ ꯇꯥꯔꯁꯨ ꯑꯩꯈꯣꯏꯒꯤ ꯃꯣꯏꯅ ꯃꯣꯏꯒꯤ ꯂꯣꯟꯁꯦ ꯃꯣꯏꯒꯤ ꯑꯩꯈꯣꯏ ꯏꯪꯂꯤꯁ ꯍꯥꯏꯔꯤꯕ ꯃꯣꯏꯒꯤ ꯂꯣꯟꯁꯤꯅ ꯀꯝꯃꯜ ꯂꯦꯡꯒꯣꯏꯁ ꯑꯣꯏꯅ ꯊꯝꯃꯀꯥꯟꯗ ꯃꯣꯏꯅ ꯋꯥꯜ ꯄꯨꯝꯕꯁꯦ ꯗꯣꯃꯤꯅꯦꯠ ꯇꯧꯕꯅꯦꯅ ꯈꯜꯂꯦꯕ ꯃꯣꯏꯅ ꯃꯣꯏꯅ ꯑꯩꯈꯣꯏꯒꯤ ꯃꯣꯏꯅ ꯗꯣꯃꯤꯅꯦꯠ ꯇꯧꯕ ꯂꯝ ꯃꯌꯥꯝꯗꯣ ꯃꯣꯏꯅ ꯄꯤꯊꯣꯛꯑꯝꯃꯤ ꯑꯗꯨꯕꯨ ꯃꯣꯏꯒꯤ ꯂꯣꯟ ꯑꯩꯈꯣꯏꯒꯤ ꯏꯪꯂꯤꯁ ꯍꯥꯏꯔꯤꯕ ꯂꯣꯟꯁꯤꯅ ꯃꯣꯏꯅ ꯗꯣꯃꯤꯅꯦꯠ ꯇꯧꯔꯝꯃꯤꯕ ꯂꯝ ꯂꯝꯗꯨꯗꯗꯤ ꯉꯥꯡꯉꯜꯂꯒ ꯃꯈꯣꯏꯒ ꯄꯥꯎ ꯐꯥꯎꯅꯅꯕ ꯑꯣꯏꯅ ꯁꯤꯖꯤꯟꯅꯔꯝꯃꯦꯕ ꯑꯗꯣ ꯍꯧꯖꯤꯛ ꯑꯩꯈꯣꯏꯅ ꯏꯁꯥꯒꯤ ꯃꯅꯤꯄꯨꯔ ꯏꯔꯝꯗꯝꯗ ꯄꯨꯁꯜꯂꯛꯄ ꯃꯇꯝꯗ ꯑꯩꯈꯣꯏꯒꯤ ꯏꯁꯥꯒꯤ ꯏꯃꯥꯂꯣꯟꯁꯦ ꯑꯩꯈꯣꯏꯅ ꯀꯗꯥꯏꯐꯥꯎꯕ ꯅꯨꯡꯁꯤꯒꯦ ꯀꯗꯥꯏꯐꯥꯎꯕ ꯁꯤꯒꯤꯗꯃꯛꯇ ꯇꯧꯕ ꯉꯝꯒꯗꯒꯦ ꯍꯥꯏꯕ ꯃꯇꯝꯗ ꯑꯩꯈꯣꯏꯒꯤ ꯍꯧꯖꯤꯛ ꯃꯅꯤꯄꯨꯔꯗ ꯃꯤꯂꯥꯟ ꯍꯥꯏꯗꯅ ꯑꯩꯈꯣꯏꯒꯤ ꯏꯟꯁꯇꯤꯇ꯭ꯌꯨꯠ ꯂꯤꯡꯈꯠꯂꯦ ꯑꯩꯈꯣꯏꯒꯤ ꯃꯅꯤꯄꯨꯔꯤ ꯂꯣꯟ ꯈꯛꯇꯪ ꯁꯤꯖꯤꯟꯅꯒꯗꯕꯅꯤ ꯂꯣꯟꯌꯥꯟ ꯁꯤꯖꯤꯟꯅꯕ ꯌꯥꯗꯦꯅ ꯑꯩꯈꯣꯏꯒꯤ ꯒꯔꯤꯕꯅꯤꯋꯥꯁꯀꯤ ꯃꯇꯝꯗ ꯑꯩꯈꯣꯏꯒꯤ ꯁꯥꯟꯇꯤꯗꯥꯁ ꯒꯣꯁꯥꯏ ꯂꯥꯛꯑꯒ ꯑꯩꯈꯣꯏꯒꯤ ꯄꯨꯌꯥ ꯃꯩ ꯊꯥꯒꯤꯕ ꯑꯩꯈꯣꯏꯒꯤ ꯏꯁꯥꯒꯤ ꯑꯣꯏꯕ ꯂꯩꯖꯔꯝꯕ ꯂꯣꯟꯁꯤ ꯃꯥꯅ ꯃꯥꯡꯍꯜꯂꯒ ꯃꯥꯒꯤ ꯃꯌꯥꯡ ꯂꯣꯟ ꯑꯣꯏꯅ ꯄꯨꯁꯤꯜꯂꯛꯑꯒ ꯑꯈꯣꯏꯗ ꯁꯤꯖꯤꯟꯅꯍꯟꯕ ꯑꯩꯈꯣꯏꯒꯤ ꯕ꯭ꯔꯥꯍꯃꯟꯒꯤ ꯆꯠꯅꯕꯤ ꯑꯗꯨ ꯑꯗꯥ ꯂꯩꯍꯟꯕ ꯈꯣꯠꯍꯟꯕ ꯑꯩꯈꯣꯏꯒꯤ ꯃꯥꯅ ꯂꯣꯟꯁꯤ ꯅꯝꯊꯅꯕ ꯍꯣꯠꯅꯈ꯭ꯔꯦ ꯃꯣꯏꯒꯤ ꯑꯩꯈꯣꯏꯒꯤ ꯁꯪꯁꯀ꯭ꯔꯤꯠꯀꯤ ꯑꯣꯏꯕ ꯂꯣꯟꯁꯦ ꯄꯨꯁꯤꯜꯂꯛꯈ꯭ꯔꯦ ꯍꯥꯏ ꯇꯥꯔꯦ ꯑꯗꯣ ꯁꯤ ꯑꯣꯏꯕ ꯇꯥꯔꯁꯨ ꯑꯩꯈꯣꯏꯒꯤ ꯃꯊꯧꯅ ꯐꯕ ꯃꯤꯑꯣꯏ ꯀꯌꯥ ꯑꯃꯅ ꯊꯣꯛꯂꯛꯇꯨꯅ ꯑꯩꯈꯣꯏꯒꯤ ꯃꯣꯏꯅ ꯂꯣꯠꯁꯤꯜꯂꯒ ꯊꯝꯍꯧꯕ ꯑꯩꯈꯣꯏꯒꯤ ꯀꯩꯅꯣ ꯇꯧꯍꯧꯕ ꯄꯨꯌꯥ ꯃꯌꯦꯛ ꯑꯩꯈꯣꯏꯒꯤ ꯃꯅꯤꯄꯨꯔꯤ ꯃꯩꯇꯩ ꯃꯌꯦꯛ ꯈꯔꯁꯤꯅ ꯑꯩꯈꯣꯏꯒꯤ ꯍꯧꯖꯤꯛ ꯍꯤꯡꯒꯠꯅꯗꯨꯅ ꯃꯌꯦꯛ ꯀꯨꯟꯒ ꯇꯔꯦꯠ ꯁꯨꯔꯀꯥꯟꯗ ꯑꯩꯈꯣꯏꯒꯤ ꯍꯧꯖꯤꯛ ꯃꯅꯤꯄꯨꯔꯤ ꯂꯣꯟꯁꯤ ꯇꯝꯅꯔꯤ ꯑꯩꯈꯣꯏ ꯉꯥꯡꯉꯦ ꯉꯥꯡꯉꯦ ꯍꯩ ꯍꯣꯏ ꯑꯩꯈꯣꯏꯒꯤ ꯏꯃꯥ ꯂꯣꯟꯁꯦ ꯉꯥꯡꯕ ꯃꯇꯝꯗ ꯉꯥꯡꯕꯅ ꯊꯥꯏꯅꯒꯤ ꯂꯣꯟ ꯑꯩꯈꯣꯏꯒꯤ ꯄꯥꯊꯧ ꯑꯗꯨ ꯑꯗꯥ ꯇꯧꯔꯤꯉꯩꯒꯤ ꯃꯇꯝꯒꯤ ꯂꯣꯟꯗꯨ ꯅꯠꯇꯕ ꯑꯩꯈꯣꯏ ꯏꯃꯥ ꯂꯣꯟꯗ ꯑꯦ ꯅꯪ ꯆꯥꯛ ꯆꯥꯔꯕ ꯃꯔꯨꯞ ꯅꯪ ꯊꯦꯡꯅ ꯃꯇꯝꯗ ꯀꯃꯥꯏ ꯇꯧꯔꯤ ꯈꯣꯠꯂꯤ ꯑꯦꯁ ꯏꯪꯂꯤꯁꯇ ꯍꯦ ꯍꯥꯎ ꯑꯥꯔ ꯌꯨ ꯑꯗꯨ ꯑꯗꯥꯅ ꯑꯗꯨ ꯑꯗꯨ ꯍꯥꯏꯅꯕꯒꯤ ꯃꯍꯨꯠꯇ ꯑꯩꯈꯣꯏꯒꯤ ꯑꯦ ꯅꯪ ꯎꯗꯕ ꯀꯨꯏꯔꯦ ꯅꯨꯡꯉꯥꯏꯔꯤꯕ꯭ꯔꯥ ꯀꯃꯥꯏ ꯀꯃꯥꯏ ꯄꯥꯜꯂꯤ ꯑꯩꯈꯣꯏꯒꯤ ꯁꯤꯒꯤ ꯆꯥꯡꯗ ꯑꯣꯏꯅ ꯍꯥꯏꯅꯕ ꯑꯩꯈꯣꯏꯒꯤ ꯁꯤꯗ ꯍꯥꯏꯅꯕ ꯃꯇꯝꯗ ꯑꯩꯈꯣꯏꯒꯤ ꯏꯪꯂꯤꯁ ꯂꯣꯟꯕꯗꯨꯅ ꯂꯥꯏꯔꯤꯛ ꯍꯩꯕ ꯆꯥꯎꯈꯠꯄ ꯃꯤ ꯅꯠꯇꯦꯕ ꯑꯩꯈꯣꯏꯒꯤ ꯆꯥꯎꯈꯠꯄ ꯃꯤ ꯅꯠꯇꯦꯗꯤ ꯃꯁꯥꯒꯤ ꯂꯣꯟꯗꯨꯕꯨ ꯊꯥꯛ ꯋꯥꯡꯅ ꯊꯝꯖꯔꯤꯕ ꯃꯁꯥꯒꯤ ꯂꯣꯟꯗꯨꯕꯨ ꯐ꯭ꯔꯤ ꯑꯣꯏꯅ ꯉꯥꯡꯕ ꯉꯝꯂꯤꯕ ꯃꯤꯁꯦ ꯁꯤ ꯆꯥꯎꯈꯠꯄꯅꯦꯕ ꯃꯃꯥ ꯃꯄꯥꯅꯁꯨ ꯃꯆꯥꯁꯤꯡꯗ ꯇꯝꯕꯤꯕ ꯃꯇꯝꯗ ꯃꯃꯤ ꯗꯦꯗꯤ ꯑꯗꯨ ꯑꯗꯥꯅ ꯇꯝꯕꯤꯕꯒꯤ ꯃꯍꯨꯠꯇ ꯑꯦ ꯁꯤꯅ ꯄꯕꯥꯅꯤ ꯁꯤꯅ ꯃꯉꯣꯟꯗꯅ ꯄꯕꯥ ꯍꯥꯏꯌꯨ ꯄꯕꯥ ꯍꯥꯏꯌꯨ ꯑꯦ ꯁꯤꯅ ꯏꯃꯥꯅꯤ ꯃꯉꯣꯟꯗꯅ ꯏꯃꯥ ꯀꯧ ꯃꯃꯤ ꯀꯧꯕꯒꯤ ꯃꯍꯨꯠꯇ ꯏꯃꯥ ꯀꯧꯍꯟꯕ ꯑꯗꯨꯅ ꯑꯈꯣꯏꯒꯤ ꯀꯌꯥꯝ ꯑꯩꯈꯣꯏꯒꯤ ꯏꯃꯥ ꯍꯥꯏꯕ ꯋꯥꯍꯩꯁꯤꯗꯒꯤ ꯍꯦꯟꯅ ꯅꯨꯡꯁꯤꯕ ꯋꯥꯍꯩ ꯂꯩꯕ ꯅꯠꯇꯦ ꯐꯖꯕ ꯋꯥꯍꯩ ꯂꯩꯕ ꯅꯠꯇꯦꯕ ꯑꯉꯥꯡ ꯑꯃꯅ ꯄꯣꯛꯄ ꯃꯇꯝꯗ ꯃꯥꯅ ꯑꯍꯥꯟꯕ ꯇꯥꯕ ꯃꯥꯅ ꯑꯍꯥꯟꯕ ꯀꯞꯄ ꯈꯣꯟꯖꯦꯜꯁꯦ ꯏꯃꯥ ꯍꯥꯏꯅ ꯍꯥꯏꯔꯒ ꯀꯞꯄꯤꯅꯦꯕ ꯑꯗ ꯏꯃꯥ ꯍꯥꯏꯕ ꯋꯥꯍꯩꯁꯦ ꯃꯝꯃꯤ ꯍꯥꯏꯕ ꯋꯥꯍꯩꯁꯤꯅ ꯃꯍꯨꯠ ꯁꯤꯜꯍꯟꯕ ꯌꯥꯔꯣꯏ ꯃꯅꯤꯄꯨꯔ ꯏꯃꯥ ꯏꯃꯥ ꯏꯃꯥ ꯍꯥꯏꯕ ꯋꯥꯍꯩ ꯏꯃꯥꯂꯣꯟ ꯍꯥꯏꯕ ꯋꯥꯍꯩꯁꯤꯗꯒꯤ ꯍꯦꯟꯅ ꯅꯨꯡꯁꯤꯕ ꯊꯥꯛ ꯋꯥꯡꯕ ꯂꯩꯇꯦꯁꯦ ꯍꯥꯏꯖꯅꯤꯡꯏ ꯑꯗꯨꯒ ꯑꯩꯈꯣꯏꯒꯤ ꯍꯧꯒꯠꯂꯏꯕ ꯁꯥꯇ꯭ꯔ ꯅꯍꯥꯔꯣꯜ ꯈꯨꯗꯤꯡꯃꯛꯅ ꯑꯩꯈꯣꯏꯒꯤ ꯏꯃꯥꯂꯣꯟ ꯑꯁꯤꯕꯨ ꯐꯖꯅ ꯇꯝꯗꯨꯅ ꯑꯩꯈꯣꯏꯒꯤ ꯃꯥ ꯃꯥꯅ ꯐꯅ ꯃꯍꯩꯒꯤ ꯊꯥꯛꯇꯣ ꯋꯥꯡ ꯇꯥꯔꯒꯁꯨ ꯃꯄꯥꯟ ꯆꯠꯊꯣꯛꯄ ꯃꯇꯝꯗ ꯑꯩꯈꯣꯏꯒꯤ ꯉꯥꯡꯗ ꯌꯥꯗꯕꯒꯤ ꯃꯤ ꯑꯇꯣꯞꯄ ꯃꯔꯣꯟꯗꯣ ꯉꯥꯡ ꯇꯥꯔꯒꯁꯨ ꯑꯩꯈꯣꯏꯒꯤ ꯏꯃꯥ ꯂꯣꯟꯁꯦ ꯊꯥꯛ ꯋꯥꯡꯅ ꯊꯝꯅꯕ ꯅꯤꯡꯁꯤꯡꯖꯔꯤ